ꯑꯩꯈꯣꯏꯒꯤ ꯈꯨꯡꯒꯪꯗ ꯑꯩꯈꯣꯏꯅ ꯐꯪꯖꯕ ꯂꯥꯏꯌꯦꯡ ꯄꯊꯥꯞ ꯍꯥꯏꯔꯒꯗꯤ ꯑꯩꯈꯣꯏꯗꯤ ꯗꯣꯛꯇꯔꯒꯨꯝꯕꯗꯤ ꯂꯩꯖꯗꯦ ꯑꯗꯨꯒ ꯗꯣꯛꯇꯔꯒꯨꯝꯕꯗꯤ ꯂꯩꯖꯗꯦ ꯑꯗꯨꯒꯤꯗꯤ ꯀꯣꯁꯃꯦꯇꯤꯛꯇ ꯑꯣꯏꯔꯁꯨ ꯑꯁꯨꯃꯥꯏꯅ ꯍꯧꯖꯤꯛ ꯊꯣꯛꯏꯕ ꯑꯗꯨꯗꯒꯤꯗꯤ ꯊꯣꯛꯏꯕ ꯀꯣꯁꯃꯦꯇꯤꯛꯀꯨꯝꯕꯁꯤꯗꯤ ꯑꯩꯈꯣꯏꯗꯤ ꯐꯪꯖꯗꯦ ꯑꯩꯈꯣꯏꯒꯤꯗ ꯈꯨꯡꯒꯪꯗ ꯂꯩꯕ ꯂꯥꯏꯌꯦꯡ ꯄꯊꯥꯞꯇ ꯍꯥꯏꯔꯒꯗꯤ ꯑꯩꯈꯣꯏꯒꯤ ꯃꯥꯏꯕꯅ ꯂꯥꯏꯌꯦꯡꯏ ꯀꯣꯛ ꯆꯤꯛꯄ ꯃꯇꯝꯗ ꯈꯣꯡ ꯍꯥꯝꯕ ꯑꯁꯨꯃꯥꯏꯅ ꯇꯧꯕ ꯃꯇꯝꯗ ꯑꯩꯈꯣꯏ ꯃꯥꯏꯕꯅ ꯑꯌꯥꯝꯕ ꯃꯅꯥ ꯃꯁꯤꯡꯗꯒꯤ ꯁꯦꯝꯃꯒ ꯑꯁꯨꯃꯥꯏꯅ ꯑꯩꯈꯣꯏꯒꯤ ꯂꯥꯏꯌꯦꯡ ꯄꯊꯥꯞꯁꯤ ꯆꯠꯆꯩ ꯑꯗꯨꯒ ꯑꯩꯈꯣꯏꯒꯤ ꯍꯤꯌꯔꯒꯤꯗ ꯍꯥꯏꯔꯨꯔꯗꯤ ꯑꯩꯈꯣꯏꯗꯤ ꯚꯤꯂꯦꯖꯇꯗꯤ ꯀꯔꯤ ꯁꯤꯖꯤꯟꯅꯩ ꯍꯥꯏꯕ ꯀꯥꯟꯗ ꯆꯦꯡꯗꯣ ꯆꯥꯝꯈꯔꯕ ꯆꯦꯡ ꯆꯥꯝꯕꯒꯤ ꯃꯍꯤ ꯆꯤꯡꯍꯤ ꯑꯗꯣ ꯑꯩꯈꯣꯏꯅ ꯂꯧꯔꯅꯤ ꯑꯗꯨ ꯂꯧꯔꯒ ꯑꯩꯈꯣꯏꯅ ꯑꯗꯨꯗ ꯃꯅꯥ ꯃꯁꯤꯡ ꯍꯩꯒ꯭ꯔꯨ ꯈꯪꯗꯦ ꯆꯦꯡꯍꯤ ꯃꯅꯥ ꯈꯪꯗꯦ ꯁꯨꯃꯥꯏꯅ ꯄꯦꯔꯨꯛꯁꯨ ꯍꯥꯞꯄ ꯌꯥꯎꯏ ꯑꯗꯨꯃꯥꯏꯅ ꯃꯈꯜ ꯃꯊꯦꯜꯒꯤ ꯃꯅꯥ ꯃꯁꯤꯡꯁꯤꯡꯁꯤ ꯍꯥꯞꯄꯒ ꯑꯗꯨꯗꯣ ꯐꯨꯠꯂꯒ ꯑꯗꯨꯒꯤ ꯃꯍꯤꯗꯨꯅ ꯑꯩꯈꯣꯏꯒꯤ ꯁꯝꯁꯦ ꯑꯩꯈꯣꯏꯒꯤ ꯑꯁꯤꯗ ꯑꯩꯈꯣꯏꯒꯤ ꯁꯝꯁꯦ ꯑꯩꯈꯣꯏꯅ ꯁꯨꯃꯥꯏꯅ ꯁꯤꯖꯤꯟꯅꯩ ꯁꯝꯒꯤꯗ ꯑꯗꯨꯒ ꯑꯩꯈꯣꯏ ꯇꯦꯛꯀꯤꯌꯥꯔꯗ ꯑꯩꯈꯣꯏ ꯁꯝꯁꯦ ꯋꯤ ꯇꯦꯛ ꯀꯤꯌꯥꯔ ꯑꯩꯈꯣꯏꯒꯤ ꯍꯤꯌꯥꯔꯁꯤ ꯀꯩꯅ ꯁꯤꯖꯤꯟꯅꯩ ꯍꯥꯏꯔꯒ ꯍꯧꯖꯤꯛꯀꯤ ꯆꯦꯡꯍꯤꯁꯤꯅ ꯑꯩꯈꯣꯏ ꯂꯨꯖꯔꯒ ꯑꯩꯈꯣꯏꯒꯤ ꯁꯝꯁꯦ ꯁꯨꯃꯥꯏꯅ ꯃꯄꯥꯡꯒꯟ ꯀꯟꯈꯠꯅꯕꯒꯤ ꯃꯨꯅꯕꯒꯤ ꯐꯖꯅꯕꯒꯤꯁꯦ ꯑꯩꯈꯣꯏꯗꯤ ꯑꯌꯥꯝꯕꯗ ꯆꯦꯡꯍꯤꯁꯤꯅ ꯁꯤꯖꯤꯟꯅꯩ ꯑꯗꯨꯒ ꯏꯁꯀꯤꯟꯒꯤꯗ ꯂꯥꯛꯄ ꯃꯇꯝꯗꯗꯤ ꯑꯍꯟꯁꯤꯡꯅ ꯁꯨꯃꯥꯏꯅ ꯍꯩꯕꯤꯁꯦ ꯁꯨꯝꯃꯒ ꯍꯩꯕꯤ ꯃꯍꯤ ꯇꯩꯕꯁꯦ ꯏꯁꯀꯤꯟ ꯅꯥꯜꯂꯤ ꯍꯥꯏꯕꯒꯤ ꯃꯔꯝꯅ ꯑꯩꯈꯣꯏꯅ ꯍꯩꯕꯤ ꯃꯍꯩ ꯍꯩꯕꯤꯁꯤ ꯈꯣꯡ ꯈꯨꯠꯀꯨꯝꯕꯗ ꯇꯩꯖꯩ ꯑꯗꯨꯒ ꯑꯗꯨ ꯅꯠꯇꯕ ꯑꯇꯣꯞ ꯑꯇꯣꯞꯄ ꯃꯌꯥꯝ ꯑꯃ

ꯏꯁꯀꯤꯟꯒꯤꯗꯃꯛꯇꯗꯤ ꯍꯩꯕꯤꯁꯦ ꯇꯩꯖꯩ ꯑꯗꯨꯒ ꯁꯝꯒꯤꯗꯃꯛꯇꯅ ꯆꯦꯡꯍꯤꯗꯣ ꯆꯦꯡꯍꯤ ꯑꯅꯧ ꯆꯦꯡꯍꯤ ꯈꯨꯗꯛꯇ ꯆꯦꯡ ꯁꯨꯔꯒ ꯂꯧꯕꯒꯤ ꯃꯍꯤꯗꯨꯅ ꯂꯨꯖꯕꯁꯨ ꯌꯥꯎꯏ ꯑꯗꯨꯒ ꯑꯗꯨ ꯅꯠꯇꯕꯤꯗ ꯆꯦꯡꯍꯤꯗꯨ ꯂꯧꯔꯦ ꯍꯥꯏꯔꯒ ꯑꯩꯈꯣꯏ ꯁꯨꯃꯥꯏꯅ ꯍꯩꯒ꯭ꯔꯨ ꯈꯪꯗꯦ ꯑꯗꯨꯒ ꯆꯦꯡꯍꯤ ꯃꯅꯥ ꯁꯨꯃꯥꯏꯅ ꯍꯥꯞꯄꯒ ꯐꯨꯠꯂꯒ ꯑꯗꯨꯒ ꯑꯩꯈꯣꯏ ꯀꯣꯛ ꯁꯝꯒꯤꯗꯃꯛꯇꯗꯤ ꯁꯨꯃꯥꯏꯅ ꯂꯨꯔꯒ ꯑꯩꯈꯣꯏ ꯁꯤꯖꯤꯟꯅꯩ ꯑꯗꯨꯒ ꯗꯣꯛꯇꯔ ꯀꯩꯀꯔꯥꯒꯨꯝꯕꯗꯤ ꯈꯨꯗꯛꯀꯤ ꯈꯨꯡꯒꯪꯗꯗꯤ ꯑꯩꯈꯣꯏ ꯃꯥꯏꯕꯅ ꯑꯌꯥꯝꯕꯅ ꯃꯥꯏꯕ ꯑꯣꯏꯅ ꯑꯩꯈꯣꯏ ꯇꯥꯟꯅꯖꯩ ꯑꯗꯨꯒ ꯑꯩꯈꯣꯏꯒꯤ ꯍꯦꯜꯠꯀꯤꯗꯁꯨ ꯑꯩꯈꯣꯏꯒꯤ ꯑꯇꯣꯞ ꯑꯇꯣꯞꯄꯗꯁꯨ ꯑꯩꯈꯣꯏꯒꯤ ꯑꯌꯥꯝꯕꯅ ꯃꯅꯥ ꯃꯁꯤꯡꯅ ꯁꯤꯖꯟꯅꯩ